ꯍꯜꯂꯣ ꯐꯥꯗꯔ ꯑꯩ ꯗꯣꯟ ꯕꯣꯁꯀꯣ ꯍꯥꯏꯌꯥꯔ ꯁꯦꯀꯦꯟ ꯑꯩ ꯗꯣꯟ ꯕꯣꯁꯀꯣ ꯍꯥꯏꯌꯥꯔ ꯁꯦꯀꯦꯟꯗꯔꯤ ꯏꯁꯇꯨꯗꯦꯟ ꯕꯠ ꯕꯤ ꯑꯦ ꯁꯦꯀꯦꯟ ꯁꯦꯀꯦꯟ ꯑꯦꯌꯥꯔ ꯅꯣꯚꯦꯝꯕꯔ ꯁꯤꯛꯁꯇꯤꯟ ꯏꯁꯇ꯭ꯔꯤꯝ ꯑꯥꯔꯠꯁ ꯎꯝ ꯂꯩꯇꯦ ꯍꯣꯏ ꯂꯩꯇꯦ ꯂꯩꯇꯦ ꯂꯩꯇꯦ ꯍꯣꯏ ꯆꯠꯇꯦ ꯍꯣꯏ ꯌꯦꯁ ꯁꯥꯔ ꯂꯩꯇꯤꯌꯦ ꯎꯝ ꯍꯣꯏ ꯍꯣꯏ ꯔꯨꯝ ꯁꯤꯛꯁꯇꯤꯟ ꯍꯣꯏ ꯑꯥꯔꯠꯁ ꯏꯁꯇ꯭ꯔꯤꯝꯅꯤ ꯐꯖꯅ ꯇꯧꯔꯤꯌꯦ ꯌꯥꯝꯅ ꯅꯨꯡꯉꯥꯏꯌꯦ ꯂꯩꯇꯦ ꯍꯣꯏ ꯔꯤꯒꯨꯂꯔꯂꯤ ꯂꯩꯇꯦ ꯍꯣꯏ ꯎꯝ ꯎꯝ ꯍꯣꯏ ꯑꯣꯖꯥ ꯍꯣꯏ ꯌꯦꯁ ꯐꯥꯗꯔ ꯍꯣꯏ ꯍꯣꯏ ꯑꯩ ꯇꯧꯕꯤꯒꯦ ꯍꯣꯏ ꯌꯦꯁ ꯐꯥꯗꯔ ꯊꯦꯡꯛ ꯌꯨ ꯐꯥꯗꯔ